ꯃꯤꯈꯜꯒꯤ ꯃꯇꯝꯗ ꯑꯩ ꯏꯁꯥꯅ ꯑꯩ ꯏꯁꯥꯒꯤ ꯈꯨꯗꯣꯡ ꯆꯥꯗꯕ ꯍꯥꯏꯔꯒꯗꯤ ꯑꯩꯈꯣꯏ ꯑꯩ ꯏꯁꯥꯁꯦ ꯕꯣꯠꯇꯤꯡ ꯔꯥꯏꯠꯅꯤ ꯑꯩ ꯏꯁꯥꯁꯤꯕꯨ ꯑꯩꯈꯣꯏꯒꯤ ꯄꯩꯁꯥ ꯈꯔ ꯄꯤꯔꯒ ꯑꯃꯗꯤ ꯆꯥꯛꯆꯥ ꯍꯩꯖꯥꯅꯕ ꯇꯧꯔꯒ ꯑꯗꯨꯒꯨꯝꯂꯕ ꯑꯩꯒꯤ ꯔꯥꯏꯠꯄꯨ ꯑꯗꯨꯅ ꯂꯣꯏꯁꯤꯟꯕꯒꯤ ꯃꯑꯣꯡꯗ ꯑꯩꯈꯣꯏꯒꯤ ꯑꯗꯨꯒꯨꯝꯂꯕ ꯀꯦꯟꯗꯤꯗꯦꯠ ꯑꯣꯏꯕꯤꯔꯤꯕ ꯁꯤꯡꯁꯤꯅ ꯑꯃꯗꯤ ꯀꯦꯟꯗꯤꯗꯦꯠꯀꯤ ꯋꯥꯀꯔꯁꯤꯡꯅ ꯑꯗꯨꯃꯥꯏꯅ ꯃꯤꯑꯣꯏꯕꯒꯤ ꯋꯥꯈꯜꯂꯣꯟꯕꯨ ꯆꯦꯟꯖ ꯇꯧꯅꯕꯅꯤ ꯑꯃꯗꯤ ꯃꯤꯌꯣꯏꯕꯒꯤ ꯊꯝꯃꯣꯏꯗꯣ ꯃꯈꯣꯏꯅ ꯖꯣꯏ ꯇꯧꯅꯕꯅꯤ ꯍꯥꯏꯗꯨꯅ ꯁꯨꯝꯃꯥꯏꯅ ꯑꯩꯈꯣꯏ ꯄꯣꯂꯤꯇꯤꯀꯦꯜ ꯗ ꯂꯩꯕꯤꯔꯤꯕ ꯏꯂꯦꯛꯁꯟ ꯊꯦꯡꯅꯔꯤꯕ ꯀꯦꯟꯗꯤꯗꯦꯠꯁꯤꯡꯅ ꯁꯨꯃꯥꯏꯅ ꯇꯧꯕꯤꯕ ꯑꯃꯗꯤ ꯃꯤꯒꯤ ꯍꯛꯄꯨ ꯑꯩꯈꯣꯏ ꯃꯠꯄ ꯑꯃꯗꯤ ꯏꯂꯦꯛꯁꯟ ꯃꯇꯝꯗ ꯑꯩꯈꯣꯏ ꯑꯩ ꯏꯁꯥꯒꯤ ꯑꯄꯥꯝꯕ ꯑꯣꯏꯅꯗꯤ ꯏꯂꯦꯛꯁꯟ ꯃꯇꯝꯗ ꯁꯦꯜ ꯊꯥꯊꯕ ꯑꯁꯤ ꯑꯩꯈꯣꯏ ꯌꯥꯔꯤꯕ ꯃꯈꯩ ꯇꯧꯗꯕ ꯄꯥꯝꯃꯤ ꯁꯦꯟ ꯊꯥꯊꯔꯒ ꯕꯣꯇꯔꯕꯨ ꯂꯩꯒꯅꯤ ꯍꯥꯏꯅ ꯈꯜꯂꯒ ꯊꯣꯛꯂꯛꯂꯤꯕ ꯀꯦꯟꯗꯤꯗꯦꯠ ꯑꯁꯤꯒꯨꯝꯕꯁꯤ ꯑꯩꯈꯣꯏ ꯂꯩꯄꯥꯛꯀꯤ ꯈꯨꯟꯒꯤ ꯑꯃꯗꯤ ꯀꯦꯟꯗ꯭ꯔꯗꯨꯒꯤ ꯗꯤꯕꯂꯞꯃꯦꯟ ꯇꯧꯒꯦ ꯍꯥꯏꯅ ꯈꯜꯂꯒ ꯆꯣꯡꯊꯣꯛꯂꯛꯄ ꯅꯠꯇꯦ ꯍꯥꯏꯅ ꯂꯧꯐꯝ ꯊꯣꯛꯏ ꯂꯩꯄꯥꯛꯀꯤ ꯈꯨꯟꯒꯤ ꯀꯦꯟꯗ꯭ꯔꯒꯤ ꯊꯕꯛ ꯇꯧꯒꯦ ꯍꯥꯏꯕ ꯇꯥꯔꯒꯗꯤ ꯑꯩ ꯃꯤꯌꯥꯝꯒꯤ ꯁꯦꯕꯥ ꯇꯧꯒꯦ ꯃꯤꯌꯥꯝꯒꯤ ꯑꯋꯥꯠ ꯑꯄꯥ ꯑꯃꯗꯤ ꯈꯨꯡꯒꯪꯗꯨꯒꯤ ꯂꯩꯀꯥꯏꯗꯨꯒꯤ ꯑꯋꯥꯠ ꯑꯄꯥ ꯀꯔꯤꯅꯣ ꯀꯔꯝꯕꯅꯣ ꯍꯥꯏꯗꯨꯅ ꯊꯤꯗꯨꯅ ꯇꯧꯕ ꯑꯃꯗꯤ ꯑꯅꯥ ꯑꯌꯦꯛꯁꯤꯡꯕꯨ ꯀꯌꯥꯃꯔꯨꯝ ꯃꯇꯦꯡ ꯄꯥꯡꯕꯤꯕ ꯁꯤꯒꯨꯝꯕꯁꯤ ꯕꯁꯤ ꯇꯧꯔꯕ ꯃꯇꯨꯡꯗ ꯃꯤꯌꯥꯝꯒꯤ ꯂꯤꯗꯔ ꯍꯥꯏꯕꯗꯣ ꯑꯣꯏꯒꯗꯕꯅꯤ ꯑꯗꯨ ꯅꯠꯇꯕꯤꯗ ꯉꯥꯏꯍꯥꯛ ꯑꯩ ꯕꯣꯠ ꯂꯥꯛꯑꯦ ꯍꯥꯏꯗꯨꯅ ꯕꯣꯠ ꯂꯩꯞꯀꯅꯤ ꯍꯥꯏꯕ ꯋꯥꯈꯜꯂꯣꯟ ꯍꯦꯛꯇ ꯂꯦꯞꯍꯧꯗꯕ ꯌꯥꯗꯦ ꯍꯥꯏꯕꯒꯤ ꯃꯑꯣꯡꯗ ꯕꯥꯏ ꯐꯣꯔꯁꯇ ꯑꯩꯈꯣꯏꯒꯤ ꯅꯝꯐꯨ ꯍꯥꯐꯨꯗ ꯑꯃꯗꯤ ꯈꯠꯅ ꯆꯩꯅꯕ ꯀꯌꯥꯃꯔꯨꯝ ꯃꯥꯏꯌꯣꯛꯅꯔꯒ ꯑꯗꯨꯒꯨꯝꯂꯕ ꯃꯥꯏꯌꯣꯛꯅꯔꯒ ꯏꯂꯦꯛꯁꯟ ꯇꯧꯅꯤ ꯍꯥꯏꯅ ꯇꯧꯕꯁꯤꯗꯤ ꯑꯩ ꯏꯁꯥꯒꯤ ꯃꯣꯠ ꯑꯣꯏꯅꯗꯤ ꯄꯥꯝꯖꯗꯦ